ꯑꯩꯈꯣꯏ ꯂꯩꯀꯥꯏꯁꯤꯗ ꯍꯧꯖꯤꯛ ꯏꯁꯤꯡ ꯏꯔꯥꯛꯅꯔꯒ ꯑꯃ ꯄꯨꯈꯠꯂꯦ ꯑꯩꯈꯣꯏꯅ ꯄꯨꯈꯠꯂꯦ ꯃꯥꯁꯦ ꯃꯇꯦꯡꯕꯨꯗꯤ ꯑꯩꯈꯣꯏꯅ ꯄꯥꯡꯕꯤꯔꯦꯀꯣ ꯃꯥ ꯐꯔꯁ ꯑꯦꯗ ꯐꯥꯎꯗꯤ ꯄꯤꯕ ꯅꯪꯏ ꯃꯥꯒꯤ ꯏꯁꯤꯡꯗꯒꯤ ꯀꯩꯅꯣ ꯂꯣꯏ ꯂꯧꯊꯣꯛꯄꯗꯤ ꯉꯝꯃꯦꯀꯣ ꯃꯥꯁꯤ ꯍꯧꯖꯤꯛꯐꯥꯎ ꯒ꯭ꯌꯥꯟ ꯇꯥꯕ ꯉꯝꯗꯅ ꯂꯩꯔꯦ ꯃꯥꯁꯦ ꯍꯧꯖꯤꯛ ꯀꯣꯛ ꯀꯣꯛꯁꯦ ꯉꯥꯎꯔ ꯂꯩꯔꯤ ꯒ꯭ꯌꯥꯟ ꯇꯥꯗꯅ ꯃꯤꯅ ꯀꯧꯕꯁꯨ ꯈꯨꯝꯗ ꯑꯗꯨꯃꯥꯏ ꯂꯩꯔꯦ ꯑꯩꯈꯣꯏꯅ ꯀꯟꯊꯣꯛꯑꯦ ꯀꯟꯕꯗꯤ ꯀꯟꯂꯦ ꯑꯗꯨꯕꯨ ꯅꯣꯏꯒꯤ ꯖꯤꯕꯟ ꯍꯣꯁꯄꯤꯇꯥꯜꯒꯤ ꯐꯔꯁ ꯑꯦꯗ ꯄꯥꯝꯃꯤ ꯐꯔꯁ ꯑꯦꯗ ꯑꯃ ꯄꯤꯕ ꯄꯥꯝꯃꯤ ꯅꯣꯏꯒꯤ ꯑꯦꯝꯕꯨꯂꯦꯟꯁ ꯊꯥꯕꯤꯔꯛꯄ ꯌꯥꯔꯒꯗꯤ ꯊꯥꯕꯤꯔꯛꯑꯣ ꯑꯩꯈꯣꯏ ꯍꯥꯏꯕꯗꯤ ꯍꯧꯖꯤꯛ ꯐꯔꯁ ꯑꯦꯗ ꯄꯤꯒꯗꯧꯕ ꯃꯤ ꯁꯤꯗ ꯉꯥꯎꯔ ꯂꯩ ꯒ꯭ꯌꯥꯟ ꯇꯥꯕ ꯃꯤ ꯑꯁꯤꯗ ꯄꯤꯅꯉꯥꯏꯒꯤꯗꯃꯛꯇꯅꯤ ꯑꯩꯈꯣꯏꯅ ꯍꯥꯏꯗꯧꯁꯦ ꯌꯥꯔꯗꯤ ꯑꯝꯇ ꯊꯥꯕꯤꯔꯛꯑꯣ ꯑꯩꯈꯣꯏꯒꯤ ꯍꯧꯖꯤꯛ ꯀꯟꯍꯧꯗ꯭ꯔꯗꯤ ꯃꯤ ꯑꯁꯤ ꯒ꯭ꯌꯥꯟ ꯇꯥꯕ ꯉꯝꯗ꯭ꯔꯗꯤ ꯋꯥꯗꯧꯔꯤ ꯑꯗꯨꯅ ꯐꯔꯁ ꯑꯦꯗ ꯄꯤꯅꯉꯥꯏ ꯊꯨꯅ ꯑꯝ ꯊꯥꯕꯤꯔꯛꯑꯣ